ꯏꯁꯥꯁꯦ ꯀꯔꯕꯥꯔ ꯃꯆꯥ ꯑꯃ ꯇꯧꯖꯩ ꯑꯁꯤ ꯀꯔꯕꯥꯔꯁꯤ ꯇꯧꯕꯁꯤꯗ ꯑꯁꯤ ꯒꯣꯕꯔꯃꯦꯟꯅ ꯏꯟꯀꯝ ꯇꯦꯛꯁꯁꯦ ꯑꯗꯨꯝ ꯀꯛꯄꯤꯌꯦ ꯑꯗꯨꯝ ꯊꯥ ꯊꯥꯒꯤꯀꯣ ꯑꯗꯨꯝ ꯀꯛꯄꯤꯕ ꯃꯇꯝꯁꯤꯗ ꯑꯩꯉꯣꯟꯗ ꯀꯛꯅꯤꯡꯕ ꯁꯤ ꯁꯤ ꯑꯗꯨꯝ ꯀꯛꯂꯛꯄꯅꯤꯅ ꯄꯩꯁꯥꯁꯦ ꯌꯥꯝꯂꯛꯇ꯭ꯔꯦ ꯑꯗꯨꯅ ꯑꯩꯅ ꯌꯥꯔꯒꯗꯤ ꯃꯣꯏꯒꯤ ꯏꯟꯀꯝ ꯇꯦꯛꯁꯀꯤ ꯋꯦꯞꯁꯥꯏꯠꯇ ꯆꯪꯉꯒ ꯑꯩꯅ ꯖꯅꯨꯋꯥꯔꯤꯗꯒꯤ ꯁꯤ ꯑꯥꯒꯁ ꯐꯥꯎꯕ ꯏꯟꯀꯝ ꯇꯦꯛꯁꯁꯤ ꯀꯌꯥꯐꯥꯎ ꯀꯛꯏꯅꯣ ꯑꯩꯅ ꯐꯪꯗꯧꯕꯁꯤ ꯀꯌꯥꯅꯣ ꯑꯁꯤ ꯃꯣꯏꯒꯤ ꯋꯦꯞꯁꯥꯏꯠꯇ ꯈꯪꯅꯤꯡꯉꯦ